ꯑꯩꯈꯣꯏ ꯂꯩꯀꯥꯏꯗ ꯏꯌꯥꯝꯕ ꯑꯃ ꯂꯩ ꯃꯍꯥꯛ ꯑꯁꯤ ꯌꯨ ꯌꯥꯝꯅ ꯊꯛꯀꯟꯕ ꯅꯨꯄꯥꯅꯤ ꯃꯍꯥꯛ ꯑꯁꯤ ꯀꯔꯤꯒꯤ ꯌꯨ ꯊꯛꯎꯕꯅꯅꯣ ꯊꯤꯒꯠꯂꯨꯕ ꯃꯇꯝꯗꯗꯤ ꯃꯍꯥꯛ ꯑꯁꯤ ꯃꯥꯒꯤ ꯊꯝꯃꯣꯏ ꯀꯥꯏꯈꯤꯕ ꯊꯧꯗꯣꯛ ꯑꯃꯗꯒꯤ ꯃꯍꯥꯛ ꯑꯁꯤ ꯌꯨ ꯊꯛꯈꯤꯕꯅꯤ ꯑꯁꯤꯒꯤ ꯊꯧꯗꯣꯛ ꯑꯁꯦ ꯃꯍꯥꯛꯅ ꯂꯩꯔꯤꯈꯩꯗꯤ ꯑꯗꯨꯝ ꯂꯦꯞꯄꯔꯣꯏ ꯍꯥꯏꯅꯅꯁꯨ ꯑꯩꯈꯣꯏꯗꯁꯨ ꯍꯥꯏꯔꯝꯃꯤ ꯃꯍꯥꯛ ꯑꯁꯤ ꯊꯝꯃꯣꯏ ꯀꯥꯏꯈꯤꯕꯅ ꯃꯔꯝ ꯑꯣꯏꯔꯒ ꯃꯍꯥꯛ ꯑꯁꯤ ꯑꯩꯈꯣꯏꯅ ꯊꯤꯡꯕꯒꯤ ꯌꯨ ꯊꯛꯀꯅꯣꯅ ꯊꯤꯡꯕꯁꯤ ꯌꯥꯈꯤꯗꯦ ꯃꯍꯥꯥꯛ ꯑꯗꯨꯒꯤ ꯃꯇꯨꯡꯗ ꯃꯍꯥꯛ ꯑꯁꯤ ꯆꯍꯤ ꯑꯅꯤ ꯑꯍꯨꯝ ꯂꯩꯔ ꯃꯇꯨꯡꯗ ꯃꯍꯥꯛ ꯑꯁꯤ ꯁꯤꯈꯤ ꯑꯗꯨ ꯃꯉꯣꯟꯗꯒꯤ ꯇꯝꯖꯕ ꯌꯥꯕꯒ ꯌꯥꯕꯒ ꯍꯥꯏꯔꯒꯗꯤ ꯑꯩꯈꯣꯏꯅ ꯃꯍꯥꯛꯅ ꯊꯝꯃꯣꯏ ꯀꯥꯏꯈꯤꯕꯗꯨ ꯑꯩꯈꯣꯏꯗ ꯀꯥꯏꯔꯒꯁꯨ ꯃꯦꯟꯈꯠꯅꯕ ꯍꯣꯠꯅꯒꯗꯕꯅꯤ ꯑꯩꯈꯣꯏ ꯅꯤꯡꯍꯟꯅꯗꯅ ꯊꯕꯛ ꯑꯗꯨ ꯇꯧꯒꯗꯕꯅꯤ ꯍꯥꯏꯅ